ꯑꯩꯅ ꯑꯩꯈꯣꯏꯒꯤ ꯏꯪꯈꯣꯜ ꯃꯇꯣꯟꯗ ꯕꯣꯔꯣꯏ ꯄꯥꯝꯕꯤ ꯑꯃ ꯊꯥꯏ ꯍꯥꯏꯔꯤꯕ ꯕꯣꯔꯣꯏ ꯄꯥꯝꯕꯤ ꯑꯁꯤ ꯑꯩꯅ ꯆꯍꯤ ꯃꯔꯤ ꯃꯨꯛꯀꯤ ꯃꯃꯥꯡꯗ ꯊꯥꯈꯤꯕꯅꯤ ꯍꯧꯖꯤꯛꯇꯤ ꯆꯥꯎꯔꯦ ꯕꯣꯔꯣꯏ ꯃꯇꯝꯗ ꯄꯥꯜꯂꯦ ꯃꯍꯩ ꯆꯥꯕ ꯐꯪꯂꯦ ꯂꯩꯀꯥꯏꯒꯤ ꯑꯉꯥꯡꯁꯤꯡ ꯑꯩꯒꯤ ꯏꯆꯥꯁꯤꯡꯅ ꯕꯣꯔꯣꯏ ꯑꯗꯣ ꯍꯦꯛꯇꯨꯅ ꯆꯥꯏ ꯃꯗꯨ ꯎꯕꯗ ꯑꯩꯒꯤ ꯄꯨꯛꯅꯤꯡꯗ ꯌꯥꯝꯅ ꯅꯨꯡꯉꯥꯏ ꯅꯨꯡꯉꯥꯏꯕ ꯍꯔꯥꯎꯕ ꯐꯥꯎꯋꯤ